ꯄ꯭ꯂꯥꯁꯇꯤꯛ ꯁꯤꯖꯤꯟꯅꯕꯁꯤꯅ ꯀꯌꯥꯝꯃꯨꯛ ꯐꯠꯇꯒꯦ ꯍꯥꯏꯕ ꯃꯇꯝꯁꯤꯗ ꯄ꯭ꯂꯥꯁꯇꯤꯛꯁꯤꯗ ꯑꯩꯈꯣꯏꯅ ꯄꯣꯠꯆꯩ ꯑꯁꯥꯕ ꯄꯣꯠꯆꯩ ꯌꯥꯝꯅ ꯌꯥꯝ ꯁꯥꯔꯤꯕ ꯄꯣꯠꯆꯩꯁꯤ ꯍꯥꯞꯆꯤꯟꯕ ꯃꯇꯝꯁꯤꯗ ꯑꯩꯈꯣꯏꯅ ꯄꯣꯠꯆꯩꯒꯤ ꯑꯁꯥꯕꯒꯤ ꯃꯅꯤꯟꯁꯤꯒ ꯄ꯭ꯂꯥꯁꯇꯤꯛꯇꯒꯤ ꯊꯣꯛꯂꯛꯇꯣꯔꯤꯕ ꯑꯁꯤꯒ ꯑꯅꯤꯁꯤꯒꯤ ꯊꯣꯛꯂꯛꯇꯣꯏꯕ ꯀꯦꯃꯦꯀꯦꯜꯁꯤꯅ ꯀꯌꯥꯃꯨꯛ ꯐꯠꯇꯕꯒꯦ ꯍꯥꯏꯕ ꯃꯇꯝꯁꯤꯗ ꯆꯥꯕ ꯃꯇꯝꯁꯤꯗ ꯑꯩꯈꯣꯏꯗ ꯐꯠꯇꯕ ꯑꯣꯏꯍꯜꯂꯤ ꯑꯁꯤꯗ ꯅꯠꯇꯅ ꯄ꯭ꯂꯥꯁꯇꯤꯛꯁꯤ ꯀꯔꯤꯒꯨꯝꯕ ꯑꯩꯈꯣꯏꯅ ꯃꯩ ꯊꯥꯕ ꯃꯇꯝꯗꯁꯨ ꯄ꯭ꯂꯥꯁꯇꯤꯛꯁꯤꯡ ꯑꯁꯦ ꯃꯩ ꯊꯥꯗꯣꯛꯄꯗ ꯊꯣꯛꯂꯛꯇꯣꯔꯤꯕ ꯃꯩꯈꯨꯁꯤꯡ ꯑꯁꯤꯗꯁꯨ ꯌꯥꯝ ꯐꯠꯇ ꯐꯠꯇꯕ ꯃꯌꯥꯝ ꯑꯃ ꯊꯦꯡꯅꯍꯜꯂꯦ ꯍꯥꯏꯇꯔꯦ ꯃꯤꯑꯣꯏꯕꯗ ꯁꯣꯛꯀꯗꯕ ꯃꯤꯑꯣꯏꯕꯁꯤꯗ ꯀꯥꯟꯅꯔꯣꯏ ꯃꯤꯑꯣꯏꯕꯩ ꯍꯛꯆꯥꯡꯗ ꯁꯣꯛꯀꯗꯕ ꯃꯌꯥꯝ ꯑꯃ ꯊꯦꯡꯅꯍꯜꯂꯤ ꯑꯗꯨꯅ ꯄ꯭ꯂꯥꯁꯇꯤꯛꯁꯤꯡ ꯑꯁꯤꯁꯨ ꯑꯩꯈꯣꯏꯅ ꯄ꯭ꯂꯥꯁꯇꯤꯛꯀꯤ ꯌꯥꯝꯅ ꯃꯔꯨ ꯑꯣꯏꯕ ꯐꯠꯇꯕꯁꯤꯡ ꯑꯁꯤ ꯑꯩꯈꯣꯏꯅ ꯈꯪꯕ ꯍꯥꯏꯕꯁꯤ ꯌꯥꯝ ꯇꯉꯥꯏ ꯐꯗꯦ